ꯑꯩꯅ ꯃꯃꯥꯡ ꯍꯞꯇꯥꯗ ꯑꯦꯃꯥꯖꯣꯟꯗꯒꯤ ꯘꯔꯤ ꯑꯃ ꯀꯛꯄꯅꯦ ꯌꯥꯝꯅꯁꯨ ꯍꯣꯡꯉꯦꯅ ꯑꯗꯣ ꯄ꯭ꯔꯗꯛꯇꯣ ꯌꯧꯔꯛꯑ ꯗꯤꯂꯤꯚꯔꯤ ꯇꯧꯔꯛꯑꯀꯥꯟꯗ ꯄ꯭ꯔꯗꯛꯇꯣ ꯌꯥꯝꯅ ꯀ꯭ꯋꯥꯂꯤꯇꯤ ꯂꯩꯔꯒ ꯂꯩꯔꯝꯃꯦ ꯑꯩꯅ ꯍꯦꯛ ꯄꯥꯝꯖꯕꯗꯣ ꯊꯣꯛꯑꯦ ꯑꯩꯅ ꯑꯣꯟꯂꯥꯏꯟꯗ ꯌꯦꯡꯒꯤꯕ ꯄꯣꯠꯇꯣ ꯑꯗꯨꯒ ꯆꯞ ꯃꯥꯟꯅꯩ ꯀꯔꯤꯝꯇ ꯈꯦꯠꯅꯗꯦ ꯃꯆꯨ ꯁꯥꯏꯖ ꯀꯂꯔ ꯑꯩꯅ ꯍꯦꯛ ꯈꯟꯖꯒꯤꯗꯨꯃꯛ ꯂꯥꯛꯑꯦ ꯕ꯭ꯔꯥꯟꯁꯨ ꯍꯣꯡꯗꯦ ꯄꯦꯛꯀꯤꯡ ꯀꯩꯀꯥꯁꯨ ꯌꯥꯝ ꯅꯥꯟꯅ ꯇꯧꯕꯤꯔꯛꯑꯦ ꯀ꯭ꯋꯥꯂꯤꯇꯤ ꯃꯦꯟꯇꯦꯟ ꯌꯥꯝ ꯐꯖꯅ ꯇꯧꯋꯦ ꯑꯗꯨꯅ ꯑꯦꯃꯥꯖꯣꯟꯁꯦ ꯌꯥꯝ ꯐꯩꯅ ꯊꯥꯒꯠꯅꯤꯡꯉꯦ